ꯑꯩꯅ ꯀ꯭ꯂꯥꯁ ꯇꯦꯟ ꯇꯨꯌꯦꯞ ꯐꯥꯎꯒꯤ ꯃꯔꯛꯇ ꯑꯣ ꯕꯤ ꯁꯤꯒꯤ ꯁ꯭ꯀꯣꯂꯥꯔꯁꯤꯞ ꯊꯥꯒꯤ ꯁꯔꯀꯥꯔꯒꯤ ꯁ꯭ꯀꯤꯝꯅꯦꯅ ꯑꯗꯨꯕꯨ ꯂꯥꯏꯕꯛ ꯊꯤꯕꯗꯒꯤ ꯁꯦꯂꯦꯛꯁꯟꯗꯤ ꯑꯣꯏꯔꯛꯇꯦ ꯇꯨꯌꯦꯞ ꯂꯣꯏꯔꯕ ꯒ꯭ꯔꯦꯖꯨꯌꯦꯁꯟ ꯐꯔꯁꯠ ꯁꯦꯃꯤꯁꯇꯔꯗ ꯎ ꯖꯤ ꯁꯤꯒꯤ ꯁꯔꯀꯥꯔꯅ ꯄꯤꯕ ꯁ꯭ꯀꯤꯝꯅꯦꯅ ꯁ꯭ꯀꯣꯂꯥꯔꯁꯤꯞ ꯊꯥꯏ ꯑꯗꯗꯤ ꯃꯥꯏ ꯄꯥꯛꯑꯦ ꯃꯥꯏ ꯄꯥꯛꯂꯛꯑꯕ ꯃꯇꯨꯡꯗ ꯄꯩꯁꯥꯁꯨ ꯆꯥꯎꯅ ꯐꯪꯉꯤ ꯇꯨ ꯂꯥꯛ ꯃꯌꯥ ꯐꯪꯉꯤ ꯑꯗꯨꯅ ꯏꯃꯨꯡ ꯃꯅꯨꯡ ꯑꯃꯁꯨꯡ ꯑꯩꯒꯤ ꯑꯋꯥꯕ ꯇꯥꯕ ꯁꯤꯡꯗ ꯌꯥꯝꯅ ꯁꯤꯖꯤꯟꯅꯈꯤ ꯑꯗꯨꯅ ꯅꯨꯡꯉꯥꯏꯕ ꯑꯃꯁꯨ ꯐꯥꯎꯖꯈꯤ ꯑꯩꯉꯣꯟꯗ ꯑꯁꯤꯒꯨꯝꯅ ꯁꯔꯀꯥꯔꯅ ꯁ꯭ꯀꯤꯝ ꯃꯌꯥꯝ ꯑꯃ ꯄꯤꯕꯤꯔꯛꯄꯁꯤꯅ ꯐꯪꯕ ꯃꯇꯝꯗꯗꯤ ꯅꯨꯡꯉꯥꯏꯕ ꯍꯔꯥꯎꯕ ꯌꯨꯝꯒꯤ ꯂꯩꯇꯕꯗ ꯑꯋꯥꯕꯗ ꯁꯤꯖꯤꯟꯅꯕꯒꯤ ꯃꯇꯦꯡ ꯑꯣꯏꯕꯩ ꯑꯣꯏꯅꯩ ꯑꯗꯨꯅ ꯁꯔꯀꯥꯔꯒꯤ ꯁ꯭ꯀꯤꯝ ꯑꯁꯤ ꯌꯥꯝꯅ ꯀꯥꯟꯅꯩ ꯍꯥꯏꯅ ꯑꯩꯒꯤ ꯋꯥꯈꯜꯗꯗꯤ ꯈꯟꯖꯩ